ꯑꯩꯅ ꯏꯟꯇꯔꯇꯦꯟꯃꯦꯟ ꯏꯁꯥꯁꯤ ꯌꯨꯝꯗ ꯂꯩꯕꯗ ꯕꯦꯕꯣꯂꯥ ꯆꯨꯁꯤꯜꯂꯛꯄ ꯇꯧꯕꯝ ꯈꯪꯉꯛꯇꯕ ꯊꯣꯛꯂꯒꯗꯤ ꯑꯩꯒꯤ ꯃꯔꯨꯞ ꯃꯄꯥꯡꯁꯤꯡ ꯍꯧꯔꯒ ꯑꯩꯒꯤ ꯁꯤꯅꯤꯃꯥ ꯌꯦꯡꯕ ꯐꯤꯂꯝ ꯌꯦꯡꯕ ꯆꯠꯂꯤ ꯐꯤꯂꯝ ꯌꯦꯡꯕꯗꯨꯒꯤ ꯉꯥꯏꯍꯥꯛꯇꯪ ꯄꯦꯟꯊꯣꯛꯄ ꯅꯨꯡꯉꯥꯏꯊꯣꯛꯄꯁꯤ ꯂꯣꯏꯔ ꯀꯥꯟꯗ ꯑꯩꯁꯦ ꯑꯃꯨꯛ ꯃꯗꯨꯅ ꯑꯃꯨꯛ ꯋꯥꯛꯀꯤꯡ ꯑꯣꯏꯅ ꯒꯥꯔꯗꯦꯟꯒꯨꯝꯕ ꯑꯗꯒꯤ ꯀꯩꯅꯣꯒꯨꯝꯕ ꯀꯣꯏꯕ ꯆꯠꯄ ꯁꯨꯝ ꯐꯥꯒꯤ ꯖꯣꯒꯥꯏ ꯁꯨꯝ ꯇꯧꯔ ꯇꯧꯔꯒ ꯑꯩꯒꯤ ꯉꯥꯛꯇꯪꯒꯤ ꯋꯥꯈꯟ ꯅꯨꯡꯉꯥꯏꯅꯕꯁꯤ ꯍꯣꯠꯅꯖꯩ ꯍꯣꯠꯅꯕꯁꯤꯅꯁꯨ ꯁꯨꯝ ꯀꯩꯅꯣ ꯇꯧꯔꯛꯇ꯭ꯔ ꯀꯥꯟꯗꯁꯨ ꯍꯣꯇꯦꯜꯒꯨꯝꯕ ꯀꯩꯅꯣꯒꯨꯝꯕꯗ ꯆꯪꯉꯒ ꯃꯤ ꯄꯣꯡ ꯄꯨꯟꯕ ꯉꯥꯛꯇꯪ ꯃꯌꯥꯝ ꯄꯨꯟꯕꯁꯤꯅ ꯑꯩꯒꯤꯗꯤ ꯈ꯭ꯋꯥꯏꯗꯒꯤ ꯅꯨꯡꯉꯥꯏꯖꯕ ꯑꯋꯥꯕ ꯄꯣꯊꯥꯕꯝ ꯍꯥꯏꯕꯗꯣ ꯑꯣꯏ ꯃꯁꯤ ꯈꯛꯇꯁꯨ ꯅꯠꯇꯅ ꯉꯁꯥꯏꯒꯤ ꯌꯨꯝꯒꯤ ꯁꯨꯝ ꯊꯣꯛꯂꯛꯄꯗ ꯁꯨꯝ ꯑꯣꯏꯁꯤꯜꯂꯛꯑꯒꯗꯤ ꯑꯩ ꯉꯁꯥꯏꯒꯤ ꯑꯁꯪ ꯑꯃꯥꯟ ꯑꯗꯒꯤ ꯑꯩꯈꯣꯏꯒꯤ ꯍꯤꯡꯒꯣꯟꯒꯨꯝꯕꯒꯤ ꯑꯁꯪ ꯑꯃꯥꯟ ꯃꯅꯥ ꯃꯁꯤꯡ ꯊꯥꯔꯤꯕ ꯑꯣꯏꯔꯣ ꯑꯗꯒꯤꯗꯤ ꯉꯁꯥꯏꯒꯤ ꯑꯃ ꯑꯣꯏꯔꯣ ꯄꯨꯝꯅꯃꯛꯁꯤ ꯀꯌꯥꯁꯤꯁꯨ ꯌꯦꯡꯏ ꯁꯤ ꯈꯛꯇꯁꯨ ꯅꯠꯇꯅ ꯉꯁꯥꯏꯒꯤ ꯃꯇꯝ ꯂꯦꯟꯕ ꯑꯣꯏꯅ ꯑꯩꯈꯣꯏꯒꯤ ꯌꯦꯟ ꯂꯣꯏꯕ ꯏꯁꯥꯅꯁꯨ ꯄꯥꯝꯖꯩ ꯃꯈꯣꯏꯒꯤ ꯉꯁꯥꯏꯒꯤ ꯃꯆꯤꯟꯖꯥꯛ ꯍꯨꯜꯂꯨꯔꯒ ꯑꯃꯨꯛ ꯑꯩꯈꯣꯏ ꯃꯌꯥꯝ ꯆꯥꯕꯗꯨ ꯎꯔꯨꯕ ꯀꯥꯟꯗꯁꯨ ꯃꯁꯤ ꯑꯄꯦꯟꯕ ꯋꯥꯈꯟꯁꯦ ꯅꯨꯡꯉꯥꯏꯇꯕꯁꯨ ꯅꯨꯡꯉꯥꯏꯕ ꯑꯗꯨꯝ ꯑꯣꯜꯂꯤ ꯐꯥꯎꯕꯁꯤ ꯃꯁꯤ ꯑꯩꯈꯣꯏ ꯃꯤꯑꯣꯏꯕꯒꯤ ꯋꯥꯈꯟ ꯍꯥꯏꯕꯁꯤꯅꯁꯨ ꯌꯥꯝꯅ ꯁꯣꯟꯊꯅ ꯂꯩꯔ ꯀꯥꯟꯗꯗꯤ ꯑꯩꯈꯣꯏꯒꯤ ꯁꯨꯝ ꯆꯠꯊꯣꯛꯄ ꯑꯗꯒꯤ ꯉꯁꯥꯏꯒꯤ ꯁꯨꯝ ꯆꯠꯊꯣꯛꯄ ꯈꯛꯇꯁꯤ ꯅꯠꯇꯅꯁꯨ ꯌꯦꯟ ꯃꯆꯤꯟꯖꯥꯛ ꯍꯨꯜꯂꯛꯄꯗ ꯃꯌꯥꯝ ꯄꯨꯟꯅ ꯆꯥꯒꯤꯕ ꯈꯣꯠꯈꯤꯕ ꯍꯦꯛ ꯎꯔꯒ ꯏꯁꯥꯗꯁꯨ ꯅꯨꯡꯉꯥꯏꯕ ꯑꯃꯁꯨ ꯐꯥꯎꯖꯩ ꯃꯈꯣꯏꯅ ꯁꯨꯝ ꯎꯔ ꯀꯥꯟꯁꯤꯗ ꯏꯁꯥꯗꯁꯨ ꯅꯨꯡꯉꯥꯏꯖꯕꯅꯤ ꯏꯁꯥꯗꯁꯨ ꯄꯣꯊꯥꯕ ꯍꯥꯏꯕꯗꯣ ꯑꯗꯨꯝ ꯑꯣꯏꯖꯕꯅꯤ ꯃꯁꯤꯅ ꯑꯩꯈꯣꯏ ꯃꯤꯑꯣꯏꯕꯗ ꯋꯥꯈꯜ ꯍꯥꯏꯕꯁꯤꯅ ꯌꯥꯝꯅ ꯌꯥꯝꯅ ꯈꯟꯖꯤꯜꯂꯨꯔꯒꯗꯤ ꯌꯥꯝꯅ ꯀꯩꯅꯣ ꯇꯧꯁꯤꯜꯂꯒꯗꯤ ꯑꯩꯈꯣꯏ ꯏꯁꯥꯁꯦ ꯇꯧꯐꯝꯁꯦ ꯈꯪꯉꯛꯇꯕ ꯊꯣꯛꯂꯒꯗꯤ

ꯐꯨꯠꯕꯣꯜ ꯌꯦꯡꯕꯕꯨ ꯑꯣꯏꯔꯣ ꯑꯗꯒꯤ ꯊꯣꯛꯂꯛꯑꯒ ꯉꯁꯥꯏꯒꯤ ꯌꯦꯟ ꯂꯣꯏꯕꯝꯗ ꯆꯪꯂꯒꯁꯨ ꯁꯟ ꯂꯣꯏꯕꯒꯤ ꯐꯥꯝꯗ ꯆꯪꯂꯒꯁꯨ ꯄꯨꯝꯅꯃꯛꯁꯦ ꯂꯣꯏꯅꯃꯛ ꯑꯌꯥꯝꯕ ꯃꯇꯝꯗ ꯂꯣꯏꯅꯃꯛꯁꯤ ꯑꯗꯨꯝ ꯈꯔ ꯃꯈꯩꯗꯤ ꯑꯗꯨꯝ ꯀꯣꯛꯄ ꯉꯝꯒꯅꯤ ꯏꯁꯥꯃꯛꯇꯗꯁꯨ ꯐꯤꯂꯝ ꯌꯦꯡꯕꯅꯤ ꯈꯪꯗꯦ ꯑꯃꯅꯤ ꯈꯪꯗꯦ ꯋꯥꯈꯟꯁꯤꯅ ꯏꯟꯇꯔꯇꯦꯟꯃꯦꯟ ꯇꯧꯅꯕꯒꯤꯗꯃꯛꯇꯗꯤ ꯃꯁꯤꯅ ꯈ꯭ꯋꯥꯏꯗꯒꯤ ꯌꯥꯝꯅ ꯐꯕ ꯄꯥꯎꯇꯥꯛꯅꯤ ꯁꯤ ꯈꯛꯇꯁꯨ ꯅꯠꯇꯅ ꯑꯍꯜ ꯂꯃꯟꯒꯤ ꯃꯅꯥꯛꯇ ꯐꯝꯃꯒ ꯃꯈꯣꯏꯗꯒꯤ ꯀꯥꯟꯅ ꯀꯥꯟꯅꯔꯛꯄ ꯂꯧꯁꯤꯡ ꯄꯥꯎꯔꯧ ꯀꯌꯥ ꯑꯩꯈꯣꯏꯅ ꯇꯝꯖꯟꯕ ꯌꯥꯕ ꯃꯈꯣꯏꯗꯒꯤ ꯁꯨꯝ ꯂꯩꯕꯨꯡ ꯐꯝꯕ ꯑꯅ ꯍꯥꯏꯔꯒꯗꯤ ꯇꯧꯒꯅꯤ ꯊꯥꯏꯅꯒꯤ ꯂꯣꯟꯗꯗꯤ ꯍꯧꯖꯤꯛꯀꯤ ꯃꯇꯝꯗꯗꯤ ꯏꯟꯇꯔꯇꯦꯟꯃꯦꯟ ꯁꯤꯅ ꯑꯣꯏꯅ ꯑꯗꯨꯝ ꯂꯧꯖꯕꯒꯤ ꯋꯥꯅꯤ ꯑꯗꯨ ꯃꯁꯤ ꯑꯌꯥꯝꯕ ꯅꯍꯥꯁꯤꯡꯗꯗꯤ ꯃꯁꯤ ꯀꯌꯥꯕꯨ ꯇꯧꯅꯗ꯭ꯔꯦꯗ ꯑꯗꯣ ꯍꯧꯖꯤꯛꯇꯤ ꯐꯃꯨꯡ ꯐꯃꯨꯡꯗ ꯆꯪꯖꯟꯅꯔꯒ ꯐꯣꯟ ꯄꯥꯏꯔꯒ ꯌꯨꯇꯨꯞꯇ ꯈꯔ ꯐꯤꯂꯝ ꯈꯔ ꯌꯦꯡ ꯑꯃ ꯈꯔ ꯌꯦꯡ ꯀꯥꯔꯇꯨꯟ ꯈꯔ ꯌꯦꯡ ꯏꯁꯩ ꯈꯔ ꯌꯦꯡ ꯑꯃ ꯈꯔ ꯌꯦꯡ ꯇꯧꯅꯔꯦ ꯍꯧꯖꯤꯛꯇꯤ ꯍꯥꯟꯅꯒꯤ ꯃꯇꯝꯒ ꯍꯧꯖꯤꯛꯀꯗꯤ ꯂꯣꯏꯃꯛꯁꯤ ꯈꯦꯠꯅꯔꯦꯗ ꯃꯁꯤ ꯍꯥꯟꯅꯗꯤ ꯃꯣꯕꯥꯏꯜ ꯑꯁꯦ ꯂꯩꯔꯝꯕ ꯅꯠꯇꯃꯤꯅ ꯌꯨꯇꯨꯞꯁꯦ ꯂꯩꯔꯝꯕ ꯅꯠꯇꯃꯤꯅ ꯂꯩꯕꯨꯡ ꯐꯝꯕ ꯑꯗꯒꯤ ꯐꯤꯂꯝ ꯌꯦꯡꯕ ꯑꯗꯒꯤ ꯋꯥꯛꯀꯤꯡ ꯆꯠꯄ ꯒꯥꯔꯗꯦꯟ ꯆꯠꯄ ꯑꯌꯥꯝꯕ ꯐꯥꯝꯒꯨꯝꯕ ꯆꯠꯄ ꯃꯁꯤꯅ ꯑꯣꯏ ꯃꯁꯤꯅ ꯍꯧꯖꯤꯛꯇꯤ ꯃꯁꯤꯒꯤ ꯃꯍꯨꯠꯇꯗꯤ ꯍꯧꯖꯤꯛꯇꯤ ꯐꯣꯟꯁꯤꯗ ꯌꯨꯇꯨꯞ ꯍꯥꯏꯕꯁꯤꯗ ꯂꯣꯏꯃꯛ ꯆꯪꯁꯤꯜꯂ ꯀꯥꯟꯗ ꯃꯥꯒꯤ ꯉꯥꯏꯍꯥꯛ ꯄꯣꯊꯕꯒꯤ ꯑꯣꯏꯔꯣ ꯑꯃꯒꯤ ꯑꯣꯏꯔꯣ ꯍꯧꯖꯤꯛꯇꯤ ꯑꯦꯅꯤ ꯂꯣꯏꯃꯛꯁꯤ ꯌꯦꯡꯉꯦ ꯃꯇꯝ ꯃꯇꯝꯒꯤ ꯆꯤꯡꯒꯣꯜ ꯂꯨꯀꯣꯏ ꯃꯁꯤ ꯀꯩꯅꯣꯁꯤꯅ ꯍꯧꯖꯤꯛꯀꯗꯤ ꯈꯦꯠꯅꯔꯦ ꯍꯧꯖꯤꯛ ꯑꯗꯨꯅꯅꯤ ꯍꯧꯖꯤꯛ ꯑꯉꯥꯡꯉꯩꯅ ꯃꯃꯤꯠ ꯁꯣꯛꯄꯁꯨ ꯌꯥꯎꯔꯦ ꯑꯃ ꯇꯧꯕꯁꯨ ꯌꯥꯎꯔꯦ ꯑꯃꯁꯨ ꯏꯟꯇꯔꯇꯦꯟꯃꯦꯟ ꯃꯁꯤ ꯑꯗꯨꯒꯤ ꯁꯔꯨꯛꯄꯨꯗꯤ ꯃꯁꯤꯗ ꯑꯩꯈꯣꯏꯒꯤ ꯂꯝꯍꯥꯡꯒꯨꯝꯕ ꯈꯤꯇꯪ ꯑꯆꯤꯛꯄꯗ ꯊꯣꯛꯑꯒ ꯑꯁꯪ ꯑꯃꯥꯟꯁꯤ ꯌꯦꯡꯕꯁꯤꯅ ꯍꯛꯆꯥꯡꯗꯁꯨ ꯍꯋꯥ ꯅꯨꯡꯁꯤꯠꯁꯨ ꯁꯦꯡꯍꯜꯂꯦ ꯑꯃꯁꯨ ꯁꯦꯡꯍꯜꯂꯦ ꯃꯁꯤꯅ ꯏꯃꯥꯟꯅꯕ ꯃꯌꯥꯝ ꯄꯨꯜꯂ ꯋꯥꯛꯀꯤꯡ ꯆꯠꯄꯁꯤꯅ ꯃꯁꯤꯅ ꯌꯥꯝꯅ ꯀꯥꯟꯅꯔꯦ ꯃꯁꯤꯁꯤꯅ ꯑꯗꯨ ꯃꯁꯤ ꯇꯨꯡꯗ ꯍꯧꯒꯠꯂꯤꯕ ꯑꯉꯥꯡ ꯅꯨꯄꯥ ꯃꯆꯥꯁꯤꯡꯁꯤꯗꯁꯨ ꯑꯩꯈꯣꯏꯅ ꯍꯥꯏꯅꯤꯡꯕꯗꯤ ꯌꯥꯝꯅ ꯋꯥꯈꯟꯁꯤ ꯅꯨꯡꯉꯥꯏꯔꯛꯇ꯭ꯔꯕ ꯌꯨꯝꯗ ꯕꯦꯕꯨꯂꯥ ꯇꯧꯐꯝ ꯈꯪꯉꯛꯇ꯭ꯔꯕ ꯑꯃ ꯇꯧꯕ ꯀꯥꯟꯗꯗꯤ ꯈꯪꯉꯛꯇꯕ ꯃꯇꯝꯗ ꯃꯈꯣꯏꯁꯨ ꯃꯃꯥꯟꯅꯕ ꯑꯃꯅꯤ ꯍꯧꯔꯒ ꯉꯥꯏꯍꯥꯛꯇꯪ ꯀꯣꯏꯊꯣꯛꯄ ꯑꯗꯨꯒ ꯉꯥꯛꯍꯥꯛꯇꯪ

ꯑꯗꯨꯅ ꯌꯥꯝꯅ ꯀꯥꯟꯅꯔꯦ ꯑꯗꯨꯅ ꯏꯟꯇꯔꯇꯦꯟꯃꯦꯟ ꯃꯁꯤꯅꯤ ꯑꯩꯒꯤ ꯀꯩꯅꯣꯗꯗꯤ ꯏꯟꯇꯔꯇꯦꯟꯃꯦꯟꯁꯤ ꯑꯗꯨꯅ ꯉꯥꯏꯍꯥꯏꯇꯪ ꯋꯥꯛꯀꯤꯡ ꯆꯠꯄ ꯑꯗꯨꯒ ꯐꯤꯂꯝ ꯌꯦꯡꯕ ꯐꯤꯂꯝ ꯌꯦꯡꯕ ꯂꯣꯏꯔꯒ ꯒꯥꯔꯗꯦꯟ ꯆꯠꯂꯨꯅꯤ ꯒꯥꯔꯗꯦꯟ ꯆꯠꯂꯨꯔ ꯀꯥꯟꯗ ꯌꯦꯟ ꯃꯆꯤꯟꯖꯥꯛ ꯍꯥꯞꯄ ꯑꯗꯒꯤ ꯃꯆꯤꯟꯁꯤ ꯊꯥ ꯀꯥꯟꯗ ꯃꯈꯣꯏ ꯃꯌꯥꯝꯅ ꯆꯦꯟꯖꯤꯜꯂꯒ ꯆꯥꯕ ꯃꯌꯥꯝꯁꯤ ꯎꯕꯁꯤꯅ ꯉꯁꯥꯏ ꯈꯤꯇꯪ ꯄꯣꯊꯥꯕ ꯍꯥꯏꯕꯁꯦ ꯃꯁꯤꯅ ꯑꯩꯒꯤ ꯃꯁꯤꯅꯁꯨ ꯑꯌꯥꯝꯕ ꯌꯥꯝꯅ ꯀꯥꯟꯅꯕ ꯁꯔꯨꯛ ꯑꯃꯅꯤ ꯑꯗꯨ ꯃꯁꯤ ꯍꯧꯖꯤꯛꯀꯤ ꯌꯦꯟ ꯂꯣꯏꯔꯒꯗꯤ ꯏꯟꯇꯔꯇꯦꯟꯃꯦꯟꯁꯤ ꯉꯥꯏꯍꯥꯛꯇꯪ ꯄꯣꯊꯥꯕꯁꯤꯅ ꯀꯥꯟꯅꯕ ꯐꯪꯍꯜꯂꯤꯗꯤ ꯆꯥꯎꯈꯠꯂ ꯀꯥꯟꯗꯗꯤ ꯌꯣꯟꯊꯣꯛꯈꯤꯕꯁꯨ ꯀꯥꯟꯅꯔꯦ ꯑꯗꯒꯤ ꯃꯥꯒꯤ ꯕꯦꯖꯤꯇꯦꯕꯜ ꯆꯤꯟꯖꯥꯛ ꯑꯣꯏꯅꯁꯨ ꯁꯤꯖꯤꯟꯅꯔꯦ ꯑꯗꯨ ꯃꯁꯤꯗ ꯀꯥꯟꯅꯩꯁꯤ ꯌꯥꯝꯅ ꯀꯥꯟꯅꯔꯦ ꯏꯟꯇꯔꯇꯦꯟꯃꯦꯟ ꯄ꯭ꯔꯣꯒꯥꯝꯁꯤ ꯌꯥꯝꯅ ꯀꯥꯟꯅꯩ ꯍꯥꯏꯅ ꯂꯧꯖꯒꯦ ꯃꯁꯤꯒꯤꯗꯩꯗ ꯑꯗꯨꯅ ꯇꯨꯡꯗ ꯍꯧꯒꯠꯂꯛꯏꯕ ꯑꯉꯥꯡꯁꯤꯡꯁꯤꯗꯁꯨ ꯏꯟꯇꯔꯇꯦꯟꯃꯦꯟꯁꯦ ꯇꯧꯒꯦ ꯍꯥꯏꯔꯒꯗꯤ ꯃꯃꯥꯟꯅꯕꯁꯤꯡ ꯉꯥꯏꯍꯛꯇꯪ ꯄꯨꯜꯂꯣ ꯉꯥꯏꯍꯥꯛꯇꯪ ꯄꯨꯜꯂ ꯀꯥꯟꯗ ꯇꯧꯕꯝ ꯈꯪꯉꯛꯇ꯭ꯔꯥꯀꯥꯟꯗ